ꯑꯧ

ꯀꯔꯤꯒꯨꯝꯕꯤ ꯑꯃꯠꯇ ꯍꯪꯉꯛꯀꯦ ꯆꯨꯔꯆꯥꯟꯄꯨꯔ ꯔꯣꯝꯗ ꯂꯥꯛꯀꯦ ꯇꯧꯕꯅꯦꯕꯀꯣ ꯑꯗꯨ ꯃꯣꯏꯒꯤ ꯆꯪꯕꯒꯤ ꯑꯌꯥꯕ ꯂꯩꯕꯔꯣ ꯎꯝ ꯑꯗꯨ ꯃꯣꯏꯒꯤ ꯇꯤꯛꯀꯦꯠ ꯀꯌꯥ ꯄꯤꯒꯦ ꯑꯣ ꯑꯉꯥꯡ ꯑꯍꯟ ꯆꯞ ꯃꯥꯟꯅꯕ꯭ꯔꯣ ꯎꯝ ꯑꯗꯨ ꯃꯈꯣꯏꯒꯤ ꯀꯔꯤꯁꯤ ꯅꯨꯃꯤꯠꯇꯤ ꯑꯩꯈꯣꯏꯒꯤ ꯁꯨꯇꯤ ꯂꯩꯕ ꯂꯩꯇꯕ ꯂꯩꯗꯅ ꯑꯗꯨ ꯂꯩꯕꯒ ꯌꯥꯎꯕ꯭ꯔꯣ ꯎꯝ ꯑꯣ ꯑꯣ ꯑꯗꯨ ꯁꯟꯗꯦ ꯑꯣꯏꯔꯒꯗꯤ ꯉꯁꯤ ꯁꯟꯗꯦꯅꯤꯀꯣ ꯎꯝ ꯁꯦꯇꯔꯗꯦ ꯑꯗꯨꯗꯤ ꯊꯔꯁꯗꯦꯒꯤ ꯑꯗꯨꯃꯥꯏꯅ ꯂꯥꯛꯀꯦ ꯃꯇꯦꯡ ꯈꯤꯇꯪ ꯇꯧꯕꯤꯒꯦꯔꯣ ꯎꯝ ꯃꯣꯏ ꯂꯥꯏꯟꯗ ꯆꯠꯄ ꯌꯥꯕ꯭ꯔꯣ ꯒꯥꯔꯤ ꯀꯩꯀꯩꯗꯤ

ꯎꯝ ꯑꯣ ꯑꯣ ꯂꯥꯛꯆꯔꯒꯦ ꯑꯗꯨꯗꯤ ꯑꯗꯨꯝꯍꯥꯏꯅ

ꯍꯣꯏ ꯍꯣꯏ ꯊꯝꯃꯁꯤꯔꯣ ꯐꯔꯦ ꯐꯔꯦ